ꯃꯥꯅ ꯑꯗꯒꯤ ꯄꯤꯌꯣ ꯍꯥꯏꯗꯥꯏ ꯇꯥꯗꯤꯌꯦ ꯁꯥꯎꯟꯗꯣ ꯍꯜꯂꯣ ꯍꯜꯂꯣ ꯃꯥꯅꯤ ꯃꯥꯅꯤ ꯀꯔꯤ ꯀꯔꯤ ꯌꯥꯝ ꯌꯣꯜꯂꯤꯌꯦ ꯑꯣ ꯀꯔꯤ ꯄꯣꯠꯅꯣ ꯅꯪꯅ ꯂꯩꯗꯣꯏꯕꯣ ꯎꯝ ꯎꯝ ꯑꯣ ꯌꯥꯎꯔꯤ ꯌꯥꯎꯔꯤ ꯂꯤꯅ ꯁꯥꯕ ꯃꯣꯔꯥ ꯆꯪꯀ꯭ꯔꯤ ꯄꯣꯂꯥꯡ ꯌꯥꯡꯀꯣꯛ ꯂꯣꯏꯅ ꯁꯨꯅ ꯌꯥꯎꯔꯤꯌꯦ ꯑꯣ ꯂꯣꯏꯅꯕ ꯁꯨꯅꯕ ꯌꯥꯎꯏ ꯀꯅꯥꯒꯤ ꯂꯤꯅ ꯁꯥꯕ ꯄꯣꯠꯈꯩ ꯂꯣꯏꯅ ꯐꯪꯅꯤ ꯌꯥꯏ ꯌꯥꯏ ꯑꯩꯁꯦ ꯀꯩꯅꯣꯗꯩꯅꯤ ꯀꯥꯡꯄꯣꯛꯄꯤ ꯌꯧꯒꯗꯧꯕ ꯀꯤꯂꯣꯃꯤꯇꯔ ꯃꯔꯤ ꯃꯉꯥ ꯋꯥꯠꯂꯤꯉꯩꯗ ꯂꯩꯕꯅꯦ ꯌꯥꯎꯔꯤꯌꯦ ꯑꯥ ꯂꯧꯋꯣ ꯂꯧꯋꯣ ꯊꯥꯖꯤꯜꯂꯣ ꯊꯥꯖꯤꯜꯂꯣ ꯃꯤ ꯈꯔ ꯌꯥꯝ ꯊꯥꯖꯤꯜꯂꯣ ꯑꯩ ꯄꯣꯠ ꯌꯥꯝ ꯁꯤꯠꯅꯅꯕ ꯊꯥꯖꯤꯜꯂꯛꯑꯣ ꯍꯣꯏ ꯍꯣꯏ ꯃꯤ ꯌꯥꯝꯅ ꯅꯪꯅ ꯊꯥꯖꯤꯜꯂꯛꯂꯗꯤ ꯃꯃꯟꯗꯨ ꯈꯔ ꯈꯔ ꯌꯥꯝꯅ ꯇꯥꯒꯦ ꯀꯔꯤ ꯍꯥꯏꯕ

ꯌꯥꯎꯏ ꯊꯨꯝꯃꯣꯛ ꯂꯤꯈꯥꯏ ꯊꯨꯝꯃꯣꯛ ꯂꯤꯈꯥꯏꯁꯨ ꯌꯥꯎꯔꯤ ꯂꯥꯏꯇꯪꯁꯨ ꯌꯥꯎꯔꯤ ꯂꯣꯏꯅ ꯅꯪꯅ ꯄꯥꯝꯕ ꯄꯣꯠꯈꯩ ꯂꯣꯏ ꯌꯥꯎꯏ

ꯑꯣ ꯊꯝꯃꯣ ꯊꯝꯃꯣ